ꯕꯤꯁꯦꯝꯄꯨꯔ ꯆꯠꯄ ꯀꯥꯟꯗ ꯒꯥꯔꯤꯁꯦ ꯑꯩꯈꯣꯏꯅ ꯌꯨꯝꯗꯒꯤ ꯆꯠꯄꯀꯥꯟꯗꯗꯤ ꯐꯖꯅ ꯊꯧꯔꯒ ꯆꯠꯂꯦ ꯑꯗꯨꯒ ꯂꯝꯈꯥꯡ ꯍꯜꯂꯛꯄ ꯌꯧꯔꯀꯥꯟꯁꯤꯗ ꯂꯝꯈꯥꯡ ꯌꯧꯔꯀꯥꯟꯗ ꯂꯝꯌꯥꯏꯁꯤꯗ ꯒꯥꯔꯤꯁꯦ ꯇꯥꯏꯌꯔ ꯄꯝꯆꯔ ꯑꯣꯏꯔꯦ ꯑꯗꯒꯤ ꯊꯦꯡꯒ ꯊꯦꯡꯖꯜꯂꯛꯄ ꯇꯥꯏꯌꯔ ꯄꯝꯆꯔ ꯑꯣꯏꯔꯃꯤꯅ ꯁꯤꯟꯗꯕꯁꯨ ꯌꯥꯗꯦ ꯁꯤꯜꯂꯦ ꯑꯗꯣ ꯇꯥꯏꯌꯔꯗꯨꯁꯨ ꯉꯁꯥꯏꯒꯤ ꯆꯥꯎꯕ ꯃꯥꯟꯅꯗꯕꯒꯤ ꯍꯥꯏ ꯍꯥꯏꯗꯅ ꯇꯧꯔꯦ ꯑꯗꯨ ꯒꯥꯔꯤꯁꯦ ꯍꯥꯏ ꯍꯥꯏ ꯂꯥꯛꯑꯒ ꯌꯥꯝ ꯀꯤꯅ ꯊꯧꯔꯛꯄꯗꯣ ꯑꯗꯨꯃꯥꯏꯅ ꯊꯧꯔꯦ ꯑꯗꯨꯒ ꯒꯥꯔꯤꯁꯤꯒꯤ ꯀꯩꯅꯣꯁꯤ ꯅꯨꯡꯉꯥꯏꯇꯦ ꯊꯧꯕꯗꯪ ꯄꯪꯊꯧ ꯊꯧꯕ ꯑꯗꯒꯤ ꯁꯦꯝꯕꯤꯗ꯭ꯔꯒꯗꯤ ꯌꯦꯡꯕꯤꯗ꯭ꯔꯒꯗꯤꯀꯣ ꯒꯥꯔꯤ ꯍꯥꯏꯕꯁꯤꯁꯨ ꯁꯦꯝꯕꯤꯕ ꯑꯃ ꯆꯪꯏ ꯑꯗꯨꯅ ꯒꯥꯔꯤꯁꯦ ꯁꯦꯝꯖꯤꯜꯂꯒ ꯐꯖꯅ ꯂꯝꯁꯥꯡ ꯆꯠꯄꯗꯗꯤ ꯑꯩꯈꯣꯏꯅ ꯒꯥꯔꯤꯁꯤ ꯆꯦꯛ ꯇꯧꯔꯒ ꯆꯠꯄꯤꯕ ꯗꯔꯀꯥꯔ ꯑꯣꯏ ꯑꯗꯨꯒ ꯒꯥꯔꯤꯁꯤꯁꯨ ꯑꯩꯈꯣꯏꯅ ꯊꯧꯕꯗ ꯄꯪꯊꯧꯗ ꯊꯧꯕ ꯑꯗꯒꯤ ꯊꯥꯎ ꯆꯥꯡ ꯅꯥꯏꯅ ꯍꯥꯞꯄꯤꯕ ꯑꯗꯒꯤ ꯃꯥꯒꯤ ꯀꯩꯅꯣꯁꯦ ꯐꯤꯅꯤꯁꯤꯡ ꯇꯧꯕꯤꯕ ꯑꯃꯗꯤ ꯃꯊꯧꯇꯥꯗ꯭ꯔꯥ ꯑꯗꯨꯃꯥꯏꯅ ꯑꯣꯏ ꯑꯗꯨꯅ ꯑꯩꯈꯣꯏꯅ ꯇꯣꯡꯉꯤꯕꯅꯤ ꯊꯧꯔꯤꯕꯅꯤꯅ ꯄꯪꯊꯧ ꯊꯧꯕꯁꯨ ꯌꯥꯗꯦ ꯑꯗꯨ ꯌꯥꯝ ꯅꯨꯡꯉꯥꯏꯇꯦ ꯉꯁꯤꯒꯤ ꯑꯩꯈꯣꯏꯅ ꯒꯥꯔꯤ ꯇꯥꯏꯌꯔ ꯄꯝꯆꯔ ꯑꯣꯏꯕꯁꯦ ꯉꯁꯤꯒꯤ ꯌꯥꯝ ꯅꯨꯡꯉꯥꯏꯇꯦ ꯁꯤꯑꯃ ꯑꯩꯉꯣꯟꯗ ꯅꯨꯡꯉꯥꯏꯇꯕ ꯂꯩ